ꯑꯩꯅ ꯆꯠꯊꯣꯛ ꯆꯠꯁꯤꯟ ꯇꯧꯕꯗ ꯈ꯭ꯋꯥꯏꯗꯒꯤ ꯁꯤꯖꯟꯅꯕ ꯒꯥꯔꯤꯁꯤꯡꯗꯤ ꯒꯥꯔꯤ ꯃꯆꯥ ꯅꯠꯇ꯭ꯔꯒ ꯒꯥꯔꯤ ꯑꯆꯧꯕ ꯑꯅꯤ ꯁꯤꯅ ꯑꯌꯥꯝꯕ ꯁꯤꯖꯟꯅꯩ ꯑꯩꯅ ꯈ꯭ꯋꯥꯏꯗꯒꯤ ꯃꯦꯃꯣꯔꯦꯕꯜ ꯑꯣꯏꯕ ꯆꯠꯈꯤꯕꯗ ꯍꯥꯏꯔꯒ ꯑꯩꯅ ꯈ꯭ꯋꯥꯏꯗꯒꯤ ꯋꯥꯒꯤꯕ ꯎꯈ꯭ꯔꯨꯜ ꯆꯠꯄ ꯅꯨꯃꯤꯠꯇ ꯑꯩꯅ ꯅꯣꯡꯃ ꯑꯩꯈꯣꯏ ꯗꯗꯥ ꯑꯃꯅ ꯃꯥꯒꯤ ꯒꯥꯔꯤ ꯕꯣꯂꯦꯔꯣ ꯂꯩꯔꯦꯅ ꯄꯨꯔ ꯂꯥꯛꯄꯗ ꯑꯩꯅ ꯑꯗꯣ ꯒꯥꯔꯤꯗꯣ ꯇꯣꯡꯉꯒ ꯎꯈ꯭ꯔꯨꯜꯗ ꯆꯠꯂꯦ ꯑꯗꯨꯒꯤ ꯃꯇꯝꯗ ꯑꯩꯅ ꯍꯟꯇꯣꯛꯄꯒꯤ ꯑꯋꯥꯕꯗꯣ ꯑꯩ ꯉꯥꯁꯤꯐꯥꯎ ꯀꯥꯎꯕ ꯉꯝꯗꯦ